ꯑꯩꯅ ꯂꯥꯏꯔꯤꯛꯁꯦ ꯑꯌꯥꯝꯕꯅ ꯑꯣꯟꯂꯥꯏꯟꯗꯒꯤ ꯑꯣꯏꯅ ꯂꯩꯖꯩ ꯑꯗꯨꯕꯨ ꯀꯔꯤꯒꯨꯝꯕ ꯃꯇꯝꯗ ꯑꯣꯟꯂꯥꯏꯟꯗ ꯐꯔꯛ ꯇꯥꯕ ꯇꯥꯔꯒꯗꯤ ꯕꯖꯥꯔꯗꯒꯤ ꯑꯗꯨꯝ ꯂꯩꯕꯁꯨ ꯑꯗꯨꯝ ꯌꯥꯎꯏ ꯑꯃꯁꯨꯡ ꯅꯠꯇ꯭ꯔꯒꯅ ꯂꯥꯏꯔꯤꯛꯁꯦ ꯕꯨꯛ ꯐꯤꯌꯔꯒꯨꯝꯕ ꯇꯧꯕ ꯃꯇꯝꯗ ꯃꯈꯣꯏꯅ ꯑꯣꯐꯔ ꯄꯤꯕꯗꯨꯗꯒꯤ ꯑꯩꯅ ꯑꯍꯣꯡꯕ ꯃꯃꯟꯗ ꯂꯍꯧꯕꯁꯨ ꯑꯗꯨꯝ ꯌꯥꯎꯏ ꯂꯥꯏꯔꯤꯛꯁꯦ ꯑꯩꯈꯣꯏꯒꯤ ꯃꯅꯥꯛꯅꯛꯄ ꯕꯨꯛꯁ ꯁ꯭ꯇꯣꯔ ꯑꯃꯁꯨ ꯂꯩ ꯃꯥꯉꯣꯟꯗ ꯑꯗꯨꯝ ꯆꯦꯜꯍꯜꯂꯒ ꯑꯗꯨꯝ ꯂꯧꯕꯁꯨ ꯌꯥꯎꯏ ꯂꯥꯏꯔꯤꯛꯀꯤ ꯃꯇꯥꯡꯁꯤꯗꯤ ꯑꯗꯨꯝ ꯑꯁꯨꯝꯃꯥꯏꯅ ꯕꯖꯥꯔꯗꯒꯤ ꯈꯔ ꯕꯨꯛ ꯐꯤꯌꯔꯗꯒꯤ ꯈꯔ ꯅꯠꯇ꯭ꯔꯒꯅ ꯑꯣꯟꯂꯥꯏꯟꯗꯒꯤ ꯇꯧꯔꯒ ꯑꯩ ꯑꯗꯨꯝ ꯂꯩꯖꯩ